ꯑꯩꯈꯣꯏꯒꯤ ꯌꯨꯝꯒꯤ ꯃꯅꯤꯡꯗ ꯑꯍꯥꯡꯕ ꯑꯣꯏꯕ ꯑꯣꯏꯕꯅꯤꯅ ꯎꯆꯦꯛ ꯃꯈꯜ ꯀꯌꯥꯒꯤ ꯄꯥꯏꯔꯛꯄ ꯄꯥꯏꯔꯛꯄ ꯊꯦꯡꯅꯩ ꯎꯆꯦꯛꯁꯤꯡꯗꯨ ꯑꯩꯅ ꯊꯕꯛ ꯋꯥꯅ ꯁꯨꯕꯗ ꯄꯣꯊꯥꯕ ꯑꯣꯏꯅ ꯌꯦꯡꯉꯒ ꯑꯋꯥꯕ ꯄꯣꯊꯥꯕꯁꯨ ꯌꯥꯎꯋꯤ ꯑꯗꯨꯒ ꯎꯆꯦꯛꯁꯤꯡꯗꯨ ꯑꯩꯅ ꯏꯅꯥꯛꯇ ꯀꯧꯁꯤꯟꯅꯕ ꯆꯦꯡ ꯍꯋꯥꯏ

ꯊꯕꯛ ꯂꯩꯇꯗꯅ ꯊꯕꯛ ꯂꯩꯇꯕ ꯍꯥꯏꯕꯗꯤ ꯃꯤꯁꯤꯡꯅ ꯎꯆꯦꯛꯄꯨ ꯂꯥꯡ ꯂꯥꯡ ꯊꯥꯛꯑꯒ ꯐꯥꯗꯨꯅ ꯅꯠꯇ꯭ꯔꯒ ꯅꯣꯡꯃꯩꯅ ꯀꯥꯞꯄꯒ ꯍꯥꯠꯇꯨꯅ ꯍꯥꯠꯇ꯭ꯔꯒ ꯅꯥꯎꯔꯤ ꯅꯠꯇ꯭ꯔꯒ ꯅꯥꯎꯔꯤꯅ ꯀꯥꯞꯇꯨꯅ ꯎꯆꯦꯛ ꯀꯌꯥꯒꯤ ꯃꯄꯨꯟꯁꯤ ꯃꯥꯡꯍꯟꯕꯁꯦ ꯃꯥꯡꯍꯟꯕꯁꯨ ꯌꯥꯎꯋꯤ ꯃꯁꯤ ꯑꯩꯅ ꯌꯥꯝ ꯅꯨꯡꯉꯥꯏꯖꯗꯦ ꯑꯩꯅ ꯎꯆꯦꯛꯁꯤꯡꯗ ꯃꯆꯤꯟꯖꯥꯛ ꯆꯦꯡ ꯍꯋꯥꯏꯅꯆꯤꯡꯕ ꯀꯌꯥ ꯊꯥꯗꯨꯅ ꯄꯤꯖꯕ ꯌꯥꯎꯋꯤ ꯑꯗꯨꯒ ꯃꯈꯣꯏꯒꯤ ꯏꯁꯤꯡ ꯏꯁꯤꯡ ꯇꯦꯡꯀꯣꯠ ꯇꯦꯡꯀꯣꯠꯇ ꯅꯠꯇ꯭ꯔꯒ ꯕꯛꯀꯦꯠꯀꯨꯝꯕꯗ ꯊꯝꯕꯤꯔꯒ ꯄꯤꯊꯛꯄꯁꯨ ꯑꯗꯨꯝ ꯌꯥꯎꯋꯤ